ꯃꯍꯩ ꯃꯁꯤꯡ ꯅꯤꯡꯊꯤꯅ ꯇꯝꯂꯕ ꯃꯤꯑꯣꯏ ꯑꯃꯅ ꯂꯝꯆꯠ ꯁꯥꯖꯠꯇ ꯑꯍꯣꯡꯕ ꯄꯨꯔꯛꯄ ꯀꯥꯡꯂꯣꯟꯁꯤꯡ ꯉꯥꯛꯅ ꯆꯠꯂꯤ ꯍꯥꯏꯅ ꯑꯩꯅ ꯈꯟꯕ ꯋꯥꯠꯂꯦ ꯈꯟꯕ ꯉꯝꯗꯦ ꯃꯔꯝꯗꯤ ꯍꯥꯏꯔꯤꯕ ꯂꯥꯏꯔꯤꯛ ꯂꯥꯏꯁꯨ ꯅꯤꯡꯊꯤꯅ ꯍꯩꯔꯕ ꯃꯤꯑꯣꯏꯁꯤꯡ ꯑꯁꯤ ꯃꯄꯥꯜꯂꯝꯗ ꯂꯩꯕ ꯅꯠꯇ꯭ꯔꯒꯅ ꯃꯅꯤꯄꯨꯔꯗ ꯂꯩꯕ ꯑꯣꯏꯔꯕꯁꯨ ꯃꯈꯣꯏꯗꯤ ꯃꯁꯥꯒꯤ ꯑꯣꯏꯖꯕ ꯊꯤꯗꯨꯅ ꯅꯨꯡꯉꯥꯏꯅ ꯂꯩꯅꯕ ꯑꯗꯨꯃꯛ ꯍꯣꯠꯅꯈꯤ ꯂꯝꯗꯝ ꯑꯁꯤꯗ ꯀꯔꯤ ꯊꯣꯛꯂꯤ ꯀꯩꯗꯧꯔꯤ ꯍꯥꯏꯕ ꯐꯥꯎꯕ ꯈꯪꯁꯤꯟꯅꯗ ꯎꯁꯤꯟꯅꯗ ꯃꯁꯥꯇꯒꯤ ꯀꯥꯅꯅꯕ ꯅꯨꯡꯉꯥꯏꯅꯕ ꯈꯜꯂꯤ ꯃꯤꯑꯣꯏ ꯀꯌꯥ ꯑꯃꯁꯨ ꯃꯄꯥꯜꯂꯝꯗ ꯊꯕꯛ ꯇꯧꯗꯨꯅ ꯃꯁꯥ ꯃꯁꯥꯇꯒꯤ ꯑꯣꯏꯅ ꯈꯟꯗꯨꯅ ꯍꯤꯡꯂꯤ ꯑꯁꯤꯒꯨꯝꯕ ꯃꯈꯣꯏ ꯂꯥꯏꯔꯤꯛ ꯂꯥꯏꯁꯨ ꯍꯩꯕꯁꯤꯡ ꯑꯁꯤꯒꯤ ꯊꯧꯑꯣꯡꯁꯤꯡ ꯑꯁꯤ ꯎꯔꯨꯔꯒ ꯃꯈꯣꯏꯅ ꯑꯍꯣꯡꯕ ꯁꯥꯖꯠꯇ ꯑꯐꯕ ꯂꯝꯆꯠ ꯉꯥꯛꯅ ꯆꯠꯂꯤ ꯍꯥꯏꯕꯁꯤ ꯑꯩꯍꯥꯛꯅ ꯌꯥꯅꯤꯡꯗꯦ